ꯑꯩꯈꯣꯏꯒꯤ ꯂꯣꯟ ꯃꯅꯤꯄꯨꯔꯤ ꯂꯣꯟ ꯑꯁꯤꯗ ꯁꯪꯁꯀ꯭ꯔꯤꯠ ꯅꯠꯇ꯭ꯔꯒ ꯏꯪꯂꯤꯁꯀꯨꯝꯕ ꯑꯇꯣꯞꯄ ꯂꯣꯟꯁꯤꯡꯁꯤꯗꯒꯤ ꯃꯤꯁꯤꯡꯁꯤꯅ ꯉꯥꯡꯅꯕꯗ ꯏꯪꯂꯤꯁ ꯍꯦꯟꯅ ꯍꯩꯔꯨꯕꯅ ꯑꯣꯏꯒꯗ꯭ꯔꯥ ꯏꯪꯂꯤꯁꯀꯤ ꯋꯥꯍꯩ ꯋꯇꯥ ꯊꯦꯠꯄꯁꯨ ꯍꯦꯟꯖꯤꯜꯂꯛꯏ ꯑꯗꯨꯒ ꯁꯪꯁꯀ꯭ꯔꯤꯠꯁꯤꯅ ꯈꯔ ꯋꯥꯠꯅ ꯎꯏ ꯃꯔꯝꯗꯤ ꯉꯁꯤ ꯑꯩꯈꯣꯏꯅ ꯄꯥꯔꯤꯕ ꯑꯩꯈꯣꯏꯒꯤ ꯏꯃꯥ ꯂꯣꯟꯒꯤ ꯈꯕꯔ ꯃꯩꯇꯩ ꯂꯣꯟꯒꯤ ꯈꯔꯁꯤꯗ ꯁꯦꯟꯇꯦꯟꯁ ꯑꯃꯗ ꯏꯪꯂꯤꯁꯀꯤ ꯋꯥꯍꯩ ꯅꯠꯇꯕ ꯏꯌꯥꯎ ꯌꯥꯎꯁꯤꯜꯂꯛꯇ꯭ꯔꯦ ꯑꯗꯨꯅ ꯇꯥꯛꯄꯗꯤ ꯏꯪꯂꯤꯁꯁꯤ ꯑꯣꯜꯃꯣꯁ ꯚꯦꯔꯤ ꯃꯁ ꯂꯥꯏꯛ ꯑꯦꯖ ꯀꯔꯤ ꯍꯥꯏꯕꯇꯥꯔꯦ ꯃꯅꯤꯄꯨꯔꯤ ꯑꯃꯗꯧꯅ ꯇ꯭ꯔꯤꯠ ꯇꯧꯕꯐꯥꯎ ꯌꯥꯎꯁꯤꯜꯂꯦ ꯑꯗꯨꯃꯥꯏꯅ ꯇꯧꯏ ꯑꯗꯨ ꯁꯪꯁꯀ꯭ꯔꯤꯠꯅ ꯑꯃꯨꯛꯀ ꯃꯁꯤꯅ ꯍꯤꯟꯗꯤ ꯐꯥꯎꯕ ꯋꯥꯔꯤꯉꯩꯗ ꯁꯪꯁꯀ꯭ꯔꯤꯠ ꯂꯣꯟꯁꯤꯗꯤ ꯍꯥꯟꯅ ꯃꯅꯤꯄꯨꯔꯗ ꯅꯛꯄ ꯅꯠꯇꯦ ꯍꯤꯟꯗꯤꯅ ꯍꯥꯟꯅ ꯅꯛꯅꯈꯤꯕꯅꯤꯅ ꯍꯤꯟꯗꯤꯗꯗꯤ ꯌꯥꯎꯔꯝꯕ ꯌꯥꯏ ꯑꯗꯣ ꯁꯪꯁꯀ꯭ꯔꯤꯠꯇꯗꯤ ꯏꯌꯥꯎ ꯌꯥꯎꯕꯁꯤ ꯊꯣꯏꯅ ꯊꯦꯡꯅꯗꯦ ꯍꯥꯏꯅ ꯈꯜꯂꯤ